ꯍꯜꯂꯣ ꯑꯧ ꯃꯥꯅꯦ

ꯑꯣ ꯂꯩꯅꯤ ꯂꯩꯅꯤ ꯁꯨꯝ ꯁꯦꯟꯗ꯭ꯔꯥꯔꯣꯝꯗꯁꯨ ꯑꯗꯨꯝ ꯀꯣꯏꯕ ꯑꯗꯨꯝ ꯂꯣꯏꯅ ꯀꯩꯅꯣ ꯇꯧꯅꯩ ꯑꯗꯨꯝ ꯃꯌꯥꯝ ꯂꯣꯏꯅ ꯂꯥꯛꯅꯩ ꯑꯗꯣ ꯑꯗꯨꯝ ꯂꯩꯅꯤ ꯂꯦꯛꯐꯝ ꯆꯥꯐꯝ ꯂꯣꯏꯅ ꯑꯗꯨꯝ ꯂꯩꯅꯤ ꯑꯗꯨꯝ ꯀꯣꯏꯕ ꯂꯥꯛꯄ ꯌꯥꯅꯤ ꯑꯣ ꯌꯥꯅꯤ ꯌꯥꯅꯤ ꯀꯣꯏꯕ ꯑꯗꯨꯝ ꯂꯥꯛꯄꯤꯌꯣ ꯌꯥꯅꯤ ꯑꯗꯨꯝ ꯂꯦꯛꯐꯝ ꯆꯥꯕꯝ ꯇꯨꯝꯐꯝ ꯂꯣꯏꯅ ꯂꯩ ꯑꯥ ꯍꯣꯏ ꯍꯣꯏ ꯌꯥꯅꯤ ꯑꯩ ꯁꯨꯝ ꯁꯤꯟꯖꯔꯝꯒꯦ ꯀꯣꯏꯕ ꯑꯗꯨꯝ ꯂꯥꯛꯄꯤꯌꯣ ꯔꯨꯝꯁꯦ ꯅꯣꯡꯃꯒꯤ ꯑꯣꯏꯅꯗꯤ ꯑꯗꯨꯝ ꯔꯦꯠꯇꯤ ꯅꯣꯡꯃ ꯑꯗꯨꯝ ꯐꯦꯃꯦꯂꯤ ꯈꯤꯇꯪ ꯆꯥꯎꯕ ꯑꯃꯗꯗꯤ ꯂꯨꯄꯥ ꯀꯩꯅꯣ ꯑꯗꯨꯝ ꯂꯧꯖꯩ ꯑꯩꯈꯣꯏ ꯆꯅꯤꯄꯥꯟ ꯂꯤꯁꯤꯡ ꯑꯗꯨ ꯃꯌꯥ ꯑꯗꯨꯝ ꯑꯗꯨꯃꯥꯏꯅ ꯂꯧꯖꯩ ꯅꯣꯡꯃꯒꯤ ꯑꯣꯏꯅ ꯑꯧ ꯑꯧ ꯌꯥꯅꯤ ꯌꯥꯅꯤ ꯑꯗꯨꯝ ꯑꯩ ꯁꯤꯟꯖꯔꯝꯃꯒꯦ ꯑꯗꯨꯝ ꯌꯥꯅꯤ ꯀꯣꯏꯕ ꯑꯗꯨꯝ ꯂꯥꯛꯄꯤꯌꯣ ꯍꯣꯏ ꯍꯣꯏ ꯍꯣꯏ ꯌꯥꯅꯤ